ꯑꯧ ꯍꯥꯏꯖꯔꯛꯀꯦ ꯃꯅꯤꯄꯨꯔꯒꯤ ꯍꯤꯁꯇ꯭ꯔꯤꯗ ꯌꯥꯝꯅ ꯃꯔꯨ ꯑꯣꯏꯕ ꯊꯧꯗꯣꯛ ꯑꯃꯈꯛ ꯊꯣꯛꯈꯤꯕ ꯑꯃ ꯂꯩ ꯑꯩꯈꯣꯏꯒꯤ ꯑꯦꯡꯒ꯭ꯂꯣ ꯃꯅꯤꯄꯨꯔ ꯋꯥꯔ ꯑꯩꯇꯤꯟ ꯅꯥꯏꯇꯤ ꯋꯥꯟ ꯍꯥꯏꯅ ꯍꯥꯏꯔꯤꯕ ꯂꯥꯟꯁꯦ ꯃꯅꯤꯄꯨꯔ ꯑꯃꯁꯨꯡ ꯕ꯭ꯔꯤꯇꯤꯁꯀꯤ ꯃꯔꯛꯇ ꯁꯣꯛꯅꯈꯤꯕ ꯂꯥꯟꯅꯤ ꯃꯁꯤ ꯂꯥꯟꯁꯦ ꯑꯩꯈꯣꯏꯒꯤ ꯊꯧꯕꯥꯜ ꯗꯤꯁꯇ꯭ꯔꯤꯛꯇ ꯂꯩꯕ ꯈꯣꯝꯖꯣꯝ ꯍꯥꯏꯔꯤꯕ ꯃꯐꯝꯁꯤꯗ ꯑꯩꯈꯣꯏꯒꯤ ꯑꯦꯄ꯭ꯔꯤꯜꯒꯤ ꯇꯥꯡ ꯀꯨꯟꯍꯨꯝꯗꯣꯏ ꯑꯩꯇꯤꯟ ꯅꯥꯏꯇꯤ ꯋꯥꯟꯗ ꯁꯣꯛꯅꯈꯤ ꯃꯁꯤ ꯁꯣꯛꯅꯕꯁꯦ ꯑꯩꯈꯣꯏꯒꯤ ꯃꯇꯝꯁꯤꯗ ꯄꯥꯜꯂꯝꯕꯁꯦ ꯃꯅꯤꯄꯨꯔꯒꯤ ꯅꯤꯡꯊꯧ ꯀꯨꯂꯆꯟꯗ꯭ꯔꯅ ꯄꯥꯂꯝꯃꯤ ꯑꯗꯨꯒ ꯕ꯭ꯔꯤꯇꯤꯁꯅ ꯃꯥꯏꯀꯩ ꯑꯍꯨꯝꯗꯒꯤ ꯑꯩꯈꯣꯏꯒꯤ ꯇꯃꯨꯔꯣꯝꯗꯒꯤ ꯗꯤꯃꯥꯄꯨꯔꯔꯣꯝꯗꯒꯤ ꯇꯤꯗꯤꯝꯂꯣꯝꯗꯒꯤ ꯂꯥꯝꯑꯒ ꯃꯅꯤꯄꯨꯔꯗ ꯂꯥꯟꯗꯥꯔꯛꯈꯤ ꯍꯥꯏꯔꯤꯕ ꯂꯥꯟꯁꯦ ꯀꯔꯤ ꯃꯔꯝꯗꯒꯤ ꯁꯣꯛꯅꯈꯤꯕꯅꯣ ꯍꯥꯏꯕ ꯃꯇꯝꯗ ꯃꯅꯤꯄꯨꯔꯗ ꯑꯩꯈꯣꯏꯒꯤ ꯅꯤꯡꯊꯧ ꯀꯨꯂꯆꯗ꯭ꯔꯅ ꯄꯥꯜꯂꯤꯉꯩ ꯃꯇꯝꯗ ꯇꯤꯀꯦꯟꯗ꯭ꯔꯖꯤꯠꯅ ꯌꯨꯕ꯭ꯔꯥꯖ ꯑꯣꯏꯔꯒ ꯂꯩꯔꯝꯃꯤ ꯃꯇꯝꯁꯦ ꯀꯨꯂꯆꯟꯗ꯭ꯔꯅ ꯅꯤꯡꯊꯧ ꯑꯣꯏꯔꯤꯁꯦ ꯍꯥꯟꯅꯅ ꯃꯌꯥꯝꯕ ꯃꯈꯣꯏꯒꯤ ꯆꯨꯔꯆꯟꯗ꯭ꯔꯅ ꯅꯤꯡꯊꯧ ꯑꯣꯏꯔꯝꯃꯤ ꯑꯗꯣ ꯃꯈꯣꯏ ꯃꯆꯤꯟ ꯃꯅꯥꯎꯁꯤꯡꯁꯤꯒꯤ ꯃꯔꯛꯇꯒꯤ ꯅꯤꯡꯊꯧꯒꯤ ꯐꯝ ꯃꯨꯟꯅꯕꯗꯒꯤ ꯁꯨꯔꯆꯟꯗ꯭ꯔꯁꯦ ꯂꯥꯟ ꯁꯣꯛꯅꯕꯗꯒꯤ ꯂꯥꯟ ꯃꯥꯏꯊꯤꯔꯒ ꯃꯥꯅ ꯀꯣꯜꯀꯇꯥꯗ ꯆꯦꯜꯂꯨꯏ ꯆꯦꯜꯂꯒ ꯕ꯭ꯔꯤꯇꯤꯁꯇꯒꯤ ꯃꯇꯦꯡ ꯅꯤꯈꯤ ꯕ꯭ꯔꯤꯇꯤꯁꯇꯒꯤ ꯃꯅꯤꯄꯨꯔꯗꯒꯤ ꯇꯦꯀꯦꯟꯗ꯭ꯔꯖꯤꯠꯁꯦ ꯑꯃꯨꯛꯇꯗꯤ ꯂꯧꯊꯣꯛꯄꯤꯈ꯭ꯔꯣ ꯇꯥꯟꯊꯣꯛꯄꯤꯈ꯭ꯔꯣ ꯃꯍꯥꯛ ꯂꯩꯔꯒꯗꯤ ꯑꯩ ꯃꯅꯤꯄꯨꯔꯗ ꯅꯤꯡꯊꯧ ꯑꯣꯏꯕ ꯉꯝꯃꯔꯣꯏ ꯍꯥꯏꯅ ꯋꯥꯀꯠꯂꯨꯏ ꯋꯥꯀꯠꯂꯨꯕ ꯃꯇꯝꯗ ꯑꯁꯥꯝꯒꯤ ꯆꯤꯐ ꯀꯃꯤꯁꯅꯔ ꯑꯁꯤꯅ ꯃꯅꯤꯄꯨꯔꯗ ꯂꯥꯛꯑꯒ ꯃꯅꯤꯄꯨꯔꯒꯤ ꯅꯤꯡꯊꯧ ꯀꯨꯜꯂꯆꯟꯗ꯭ꯔ ꯑꯁꯤꯗ ꯇꯤꯀꯦꯟꯗ꯭ꯔꯖꯤꯠꯀ ꯑꯃꯨꯛꯇꯪ ꯃꯤꯇꯤꯡ ꯐꯝꯃꯤꯟꯅꯒꯦ ꯋꯥꯔꯤ ꯁꯥꯅꯒꯦ ꯍꯥꯏꯕ ꯃꯇꯝꯗ ꯑꯁꯥꯝꯒꯤ ꯆꯤꯐ ꯃꯤꯅꯤꯁꯇꯔꯒꯤ ꯂꯥꯂꯣꯡꯁꯦ ꯃꯅꯤꯄꯨꯔꯒꯤ ꯅꯤꯡꯊꯧ ꯀꯨꯂꯆꯟꯗ꯭ꯔ ꯑꯃꯁꯨꯡ ꯇꯤꯀꯦꯟꯗ꯭ꯔꯖꯤꯠꯅ ꯈꯪꯕꯗꯒꯤ ꯇꯤꯀꯦꯟꯗ꯭ꯔꯖꯤꯠꯅ ꯎꯅꯕ ꯄꯤꯈꯤꯗꯦ ꯄꯤꯈꯤꯗꯕꯅ ꯃꯔꯝ ꯑꯣꯏꯔꯒ ꯑꯍꯤꯡꯗ ꯍꯨꯔꯥꯟꯅ ꯕ꯭ꯔꯤꯇꯤꯁꯅ ꯇꯤꯀꯦꯟꯗ꯭ꯔꯖꯤꯠꯀꯤ ꯃꯌꯨꯝꯗ ꯂꯥꯟꯗꯥꯔꯛꯈꯤ ꯂꯥꯏꯕꯛ ꯐꯕꯗꯒꯤ ꯇꯤꯀꯦꯟꯗ꯭ꯔꯖꯤꯠꯇꯣ ꯃꯈꯣꯏꯒꯤ ꯃꯈꯨꯠꯇꯒꯤ ꯅꯥꯟꯊꯣꯛꯈꯤ ꯃꯁꯤꯒꯤ ꯄꯥꯎꯁꯦ ꯇꯥꯕꯗꯒꯤ ꯃꯅꯤꯄꯨꯔꯒꯤ ꯃꯤꯌꯥꯝꯅ ꯁꯥꯎꯔꯦ ꯁꯥꯎꯕꯗꯒꯤ ꯉꯁꯥꯏꯒꯤ ꯃꯅꯤꯄꯨꯔꯒꯤ ꯒꯤ ꯑꯩꯈꯣꯏꯒꯤ ꯍꯧꯖꯤꯛ ꯀꯪꯂꯥꯁꯦ ꯑꯁꯤꯗ ꯂꯩꯔꯤꯕ ꯗꯔꯕꯥꯔ ꯍꯣꯜꯁꯤꯗ ꯕ꯭ꯔꯤꯇꯤꯁ ꯃꯉꯥꯁꯦ ꯑꯣꯐꯤꯁꯥꯔ ꯃꯉꯥꯁꯦ ꯀꯧꯔꯒ ꯃꯤꯐꯝ ꯑꯃꯈꯛ ꯐꯝꯃꯤ ꯅꯤꯡꯊꯧ ꯃꯤꯐꯝꯁꯦ ꯐꯝꯕ ꯃꯇꯝꯁꯤꯗ ꯂꯣꯏꯔꯒ ꯊꯣꯛꯂꯛꯄ ꯃꯇꯝꯁꯤꯗ ꯀꯪꯂꯥꯒꯤ ꯈꯣꯡꯁꯤꯗ ꯉꯁꯥꯏꯒꯤ ꯃꯅꯤꯄꯨꯔꯒꯤ ꯃꯤꯌꯥꯝꯅ ꯉꯥꯏꯔꯒ ꯄꯨꯈ꯭ꯔꯝꯕꯝ ꯀꯖꯥꯎꯅ ꯂꯨꯆꯤꯡꯉꯒ ꯍꯥꯏꯔꯤꯕ ꯕ꯭ꯔꯤꯇꯤꯁꯀꯤ ꯑꯣꯐꯤꯁꯥꯔ ꯃꯔꯤ ꯕꯦꯡꯒꯨꯟ ꯈꯣꯡꯕ ꯃꯤꯑꯣꯏ ꯑꯃꯒ ꯃꯈꯣꯏ ꯃꯉꯥꯁꯦ ꯇꯥꯅ ꯂꯦꯡꯉꯒ ꯍꯥꯠꯈꯤ ꯃꯗꯨꯒꯤ ꯊꯧꯗꯣꯛ ꯑꯗꯣ ꯇꯥꯕꯗꯒꯤ ꯕ꯭ꯔꯤꯇꯤꯁꯀꯤ ꯏꯟꯗꯤꯌꯥꯒꯤ ꯒꯕꯅꯔ ꯖꯦꯅꯔꯦꯜꯁꯤꯅ ꯌꯥꯝꯅ ꯀꯟꯅ ꯁꯥꯎꯈꯤ ꯁꯥꯎꯔꯒ ꯃꯥꯅ ꯊꯤꯟꯊꯕ ꯇꯧꯗꯅ ꯃꯅꯤꯄꯨꯔꯗ ꯃꯥꯏꯀꯩ ꯑꯍꯨꯝꯗꯒꯤ ꯂꯥꯟꯗꯥꯔꯛꯈꯤ ꯂꯥꯟꯗꯔꯛꯄ ꯃꯇꯝꯁꯤꯗ ꯃꯅꯤꯄꯨꯔꯒꯤ ꯊꯧꯅꯥ ꯐꯔꯕ ꯑꯩꯈꯣꯏꯒꯤ ꯊꯪꯒꯥꯜ ꯖꯦꯅꯔꯦꯜ ꯄꯥꯎꯅꯥ ꯕ꯭ꯔꯖꯕꯥꯁꯤꯅ ꯕ꯭ꯔꯤꯇꯤꯁꯀꯤ ꯃꯈꯨꯠꯇꯒꯤ ꯃꯅꯤꯄꯨꯔ ꯀꯟꯅꯕ ꯍꯣꯠꯅꯈꯤ ꯑꯗꯨꯅ ꯕ꯭ꯔꯤꯇꯤꯁꯅ ꯃꯅꯤꯄꯨꯔꯒꯤ ꯊꯧꯅꯥ ꯐꯔꯕ ꯄꯥꯎꯅꯥ ꯕ꯭ꯔꯖꯕꯥꯁꯤꯒ ꯈꯣꯡꯖꯣꯝꯒꯤ ꯂꯥꯟꯐꯝꯁꯤꯗ ꯃꯥꯏꯌꯣꯛꯅꯔꯒ ꯂꯥꯟ ꯁꯣꯛꯅꯈꯤ ꯂꯥꯟ ꯁꯣꯛꯅꯕ ꯃꯇꯝꯗ ꯕ꯭ꯔꯤꯇꯤꯁꯇꯤ ꯍꯥꯟꯅ ꯃꯈꯣꯏꯗꯤ ꯄ꯭ꯂꯥꯟ ꯇꯧꯔꯒ ꯈꯦꯕꯥ ꯆꯤꯡꯈꯣꯡ ꯆꯤꯡꯗ ꯂꯨꯝꯃ ꯈꯣꯠꯂꯒ ꯂꯩꯔꯝꯃꯤ ꯃꯈꯣꯏ ꯃꯅꯤꯃꯨꯔꯒꯤ ꯁꯤꯐꯥꯏꯁꯤꯡ ꯄꯥꯎꯅꯥ ꯕ꯭ꯔꯖꯕꯥꯁꯤꯅ ꯂꯨꯆꯤꯡꯉ ꯂꯥꯛꯄ ꯃꯇꯝꯗꯗꯤ ꯃꯈꯣꯏꯅ ꯈꯨꯠꯂꯥꯏ ꯃꯇꯤꯛ ꯆꯥꯅ ꯄꯥꯏꯔꯒ ꯃꯅꯤꯄꯨꯔꯒꯤ ꯁꯤꯐꯥꯏꯁꯤꯡꯗ ꯂꯥꯟꯗꯥꯔꯛꯄ ꯍꯧꯔꯛꯈꯤ ꯃꯇꯝꯁꯤꯗ ꯑꯩꯈꯣꯏꯒꯤ ꯃꯅꯤꯄꯨꯔꯒꯤ ꯂꯥꯟꯃꯤꯒꯤ ꯂꯨꯆꯤꯡꯕ ꯑꯣꯏꯔꯤꯕ ꯄꯥꯎꯅꯥ ꯕ꯭ꯔꯖꯕꯥꯁꯤꯅ ꯈꯪꯈꯤ ꯃꯅꯤꯄꯨꯔꯁꯦ ꯁꯣꯏꯗꯅ ꯕ꯭ꯔꯤꯇꯤꯁꯀꯤ ꯃꯈꯨꯠꯇ ꯃꯥꯏꯊꯤꯔꯅꯤ ꯑꯗꯨ ꯈꯪꯉꯒꯁꯨ ꯃꯥꯅ ꯃꯥꯏꯍꯟꯅꯕ ꯂꯩꯇꯅ ꯃꯥꯅ ꯃꯥꯏꯊꯤꯔꯕꯁꯨ ꯃꯥꯏꯊꯤꯔꯁꯨ ꯃꯍꯥꯛ ꯏꯃꯥ ꯂꯩꯕꯥꯛꯀꯤ ꯗꯃꯛꯇ ꯊꯋꯥꯏ ꯀꯠꯊꯣꯛꯑꯃꯒꯦ ꯈꯜꯂꯒ ꯃꯍꯥꯛꯅ ꯕ꯭ꯔꯤꯇꯤꯁꯀꯤ ꯃꯥꯏꯌꯣꯛꯇ ꯏꯍꯧꯗꯣ ꯍꯧꯔꯝꯃꯤ ꯑꯗꯨꯕꯨ ꯂꯥꯏꯕꯛ ꯊꯤꯕꯗꯒꯤ ꯃꯍꯥꯛ ꯂꯥꯟꯐꯝꯁꯤꯗ ꯑꯔꯣꯏꯕ ꯌꯥꯍꯤꯞ ꯇꯥꯟꯈꯤ ꯃꯥ ꯁꯤꯔꯕ ꯃꯇꯨꯡꯁꯤꯗ ꯏꯔꯥꯏ ꯂꯥꯏꯅ ꯕ꯭ꯔꯤꯇꯤꯁ ꯂꯥꯟꯃꯤꯁꯤꯡꯁꯤꯅ ꯃꯅꯤꯄꯨꯔ ꯀꯪꯂꯥ ꯇꯝꯅ ꯆꯪꯁꯤꯜꯂꯛꯑꯒ ꯃꯅꯤꯄꯨꯔꯒꯤ ꯅꯤꯡꯊꯧꯒꯤ ꯀꯣꯅꯨꯡꯁꯦ ꯃꯈꯣꯏꯅ ꯂꯧꯁꯤꯟꯈꯤ ꯂꯧꯁꯤꯜꯂꯒ ꯇꯤꯀꯦꯟꯗ꯭ꯔꯖꯤꯠꯀ ꯊꯪꯒꯥꯜ ꯖꯦꯅꯔꯦꯜꯒ ꯐꯥꯈꯤ ꯐꯥꯔꯒ ꯑꯩꯈꯣꯏꯒꯤ ꯑꯣꯒꯁꯀꯤ ꯇꯥꯡ ꯇꯔꯥꯍꯨꯗꯣꯏ ꯑꯩꯈꯣꯏꯒꯤ ꯃꯩꯇꯩꯁꯤꯡꯒꯤ ꯏꯇꯤꯍꯥꯁꯇꯅ ꯄꯦꯇ꯭ꯔꯣꯏꯠꯁ ꯗꯦ ꯍꯥꯏꯅ ꯈꯪꯅꯔꯤꯕ ꯅꯨꯃꯤꯠ ꯑꯁꯤꯃꯛꯇꯗ ꯑꯩꯈꯣꯏꯒꯤ ꯍꯧꯖꯤꯛ ꯍꯧꯖꯤꯛ ꯕꯤꯔ ꯇꯤꯇꯦꯟꯗ꯭ꯔꯖꯤꯠ ꯄꯥꯛ ꯍꯥꯏꯔꯤꯕ ꯕꯤ ꯇꯤ ꯄꯥꯛꯁꯤꯗ ꯊꯪꯒꯥꯜ ꯖꯦꯅꯔꯦꯜ ꯑꯃꯁꯨꯡ ꯇꯤꯀꯦꯟꯗ꯭ꯔꯖꯤꯠ ꯃꯈꯣꯏ ꯑꯅꯤꯁꯦ ꯃꯩꯇꯩ ꯃꯤꯌꯥꯝ ꯃꯃꯥꯡꯗ ꯐꯥꯁꯤ ꯇꯧꯔꯒ ꯕ꯭ꯔꯤꯇꯤꯁꯅ ꯍꯥꯠꯈꯤ ꯃꯗꯨꯒꯤ ꯃꯇꯨꯡꯗꯒꯤ ꯃꯅꯤꯄꯨꯔꯁꯦ ꯕ꯭ꯔꯤꯇꯤꯁꯀꯤ ꯃꯈꯨꯠꯇ ꯑꯩꯇꯤꯟ ꯅꯥꯏꯇꯤ ꯋꯥꯟꯗꯒꯤ ꯃꯈꯣꯏꯒꯤ ꯃꯈꯨꯠꯇ ꯂꯩꯔꯒ ꯃꯤꯈꯥ ꯄꯣꯜꯂꯒ ꯂꯩꯈꯤ